ꯑꯩꯈꯣꯏꯒꯤ ꯑꯣꯏꯅ ꯃꯐꯝ ꯑꯁꯤꯗ ꯄꯥꯡꯊꯣꯛꯄ ꯂꯥꯏꯅꯤꯡꯒꯤ ꯀꯨꯝꯍꯩ ꯍꯥꯏꯕꯕꯨ ꯏꯗꯨꯜ ꯐꯤꯇ꯭ꯔ ꯍꯥꯏꯕ ꯑꯃ ꯏꯗꯨꯜ ꯐꯤꯇ꯭ꯔꯁꯤ ꯔꯝꯖꯥꯟ ꯊꯥ ꯊꯥ ꯑꯃ ꯄꯨꯟꯅ ꯆꯔꯥ ꯍꯦꯜꯂꯒ ꯍꯥꯏꯕꯗꯤ ꯄꯥꯡꯊꯣꯛꯄ ꯀꯨꯝꯍꯩ ꯂꯣꯏꯕ ꯅꯨꯃꯤꯠꯇꯨ ꯄꯥꯡꯊꯣꯛꯄ ꯑꯗꯨꯕꯨ ꯅꯃꯥꯖ ꯃꯇꯝ ꯄꯨꯡ ꯀ꯭ꯔꯈꯥꯠ ꯑꯅꯤ ꯍꯥꯏ ꯍꯥ꯭ꯔꯠꯂꯤ ꯃꯤꯅꯠ ꯇꯥꯔꯥꯃꯨꯛꯀꯤ ꯅꯃꯥꯖ ꯑꯃ ꯁꯣꯜꯂꯒ ꯃꯌꯥꯝ ꯄꯨꯟꯂ ꯁꯣꯜꯂꯒ ꯄꯥꯡꯊꯣꯛꯄ ꯀꯨꯝꯍꯩ ꯃꯔꯨꯞ ꯃꯄꯥꯡ ꯃꯌꯥꯝ ꯀꯣꯏꯕ ꯆꯠꯄ ꯂꯩꯀꯥꯏꯗ ꯑꯍꯥꯎ ꯑꯊꯨꯝ ꯆꯥꯕ ꯍꯔꯥꯎꯃꯤꯟꯅꯕ ꯈꯨꯠ ꯁꯣꯛꯅꯕ ꯑꯃꯒ ꯎꯕꯗ ꯁꯂꯥꯝ ꯇꯧꯕ ꯔꯦꯁꯄꯦꯛ ꯇꯧꯕ ꯑꯉꯥꯡꯅ ꯑꯍꯜꯗ ꯔꯦꯁꯄꯦꯛ ꯇꯧꯕ ꯑꯉꯥꯡ ꯑꯄꯤꯛꯄꯅ ꯄꯩꯁꯥ ꯅꯤꯕꯒꯤ ꯆꯠꯅꯕꯤ ꯑꯃ ꯂꯩ ꯑꯇꯣꯞꯄ ꯑꯃꯅ ꯏꯗꯨꯜ ꯖꯨꯍꯥ ꯍꯥꯏꯕ ꯑꯃ ꯂꯩ ꯃꯗꯨꯅ ꯀꯔꯝꯍꯥꯏꯅ ꯇꯧꯒꯦꯗ ꯏꯗꯨꯜ ꯖꯨꯍꯥꯖꯤ ꯕꯀ꯭ꯔ ꯏꯠ ꯍꯥꯏꯅꯁꯨ ꯈꯪꯅꯩ ꯃꯁꯤꯗ ꯑꯩꯈꯣꯏ ꯀꯨꯔꯕꯥꯅꯤ ꯇꯧꯕ ꯍꯥꯏ ꯑꯩꯈꯣꯏ ꯀꯠꯇꯣꯛꯄ ꯁꯦꯀ꯭ꯔꯤꯐꯥꯏꯁ ꯇꯧꯕ ꯑꯖꯔꯤꯠ ꯏꯕ꯭ꯔꯥꯍꯤꯝꯒꯤꯅ ꯍꯥꯛꯇꯛꯇ ꯇꯧꯔꯛꯄ ꯆꯠꯅꯔꯣꯜ ꯑꯗꯨꯕꯨ ꯑꯩꯈꯣꯏꯅ ꯄꯥꯡꯊꯣꯛꯄ ꯅꯤꯡꯁꯤꯡꯕ ꯑꯣꯏꯅ ꯅꯨꯃꯤꯠ ꯑꯅꯤꯁꯤ ꯏꯗꯨꯜ ꯐꯤꯇ꯭ꯔ ꯑꯃꯗꯤ ꯏꯗꯨꯜ ꯖꯨꯍꯥ ꯍꯥꯏꯔꯒ ꯑꯅꯤꯁꯤ ꯆꯍꯤ ꯑꯃꯗ ꯄꯥꯡꯊꯣꯛꯏ